ꯏꯟꯗꯤꯌꯟ ꯖꯤꯑꯣ ꯃꯥꯔꯀꯦꯠ ꯑꯁꯤ ꯌꯥꯝꯅ ꯄꯥꯛ ꯆꯥꯎꯋꯤ ꯑꯃꯁꯨꯡ ꯍꯣꯡꯗꯣꯛ ꯍꯣꯡꯖꯤꯟ ꯂꯩ ꯏꯟꯗꯤꯌꯥ ꯑꯁꯤ ꯄ꯭ꯔꯤꯊꯤꯕꯤꯗ ꯃꯤꯁꯤꯡ ꯌꯥꯝꯕꯗ ꯑꯅꯤꯁꯨꯕꯗ ꯂꯩꯕ ꯀꯟꯇ꯭ꯔꯤ ꯑꯃꯅꯤ ꯏꯟꯗꯤꯌꯥꯒꯤ ꯖꯤꯑꯣ ꯃꯥꯔꯀꯦꯠ ꯑꯁꯤ ꯁꯦꯡꯅ ꯏꯟꯗꯤꯌꯥꯗ ꯈꯨꯟꯗꯥꯗꯨꯅ ꯂꯩꯔꯤꯕ ꯑꯩꯈꯣꯏꯒꯤ ꯃꯤꯑꯣꯏꯁꯤꯡ ꯃꯥꯒꯤ ꯃꯥꯒꯤ ꯂꯩꯐꯝ ꯃꯈꯣꯏꯅ ꯇꯧꯔꯤꯕ ꯊꯕꯛ ꯃꯈꯣꯏꯒꯤ ꯁꯦꯜ ꯊꯨꯝꯒꯤ ꯐꯤꯕꯝ ꯑꯗꯨꯗꯁꯨ ꯑꯗꯨꯃꯛ ꯃꯈꯥ ꯄꯣꯜꯂꯤ ꯑꯗꯨꯒ ꯇꯦꯛꯅꯣꯂꯣꯖꯤꯒꯤ ꯈꯨꯗꯣꯡꯆꯥꯕꯁꯤ ꯂꯩꯔꯕꯅꯤꯅ ꯃꯁꯤꯅ ꯒ꯭ꯂꯣꯕꯦꯜ ꯇ꯭ꯔꯦꯟꯗ ꯐꯥꯎꯕ ꯑꯩꯈꯣꯏ ꯆꯥꯎꯈꯠꯍꯟꯕꯁꯨ ꯌꯥꯏ ꯏꯟꯗꯤꯌꯥꯒꯤ ꯄꯣꯄꯨꯂꯦꯁꯟ ꯑꯁꯤ ꯁꯦꯡꯅ ꯋꯥꯟ ꯄꯣꯏꯟꯠ ꯊ꯭ꯔꯤ ꯕꯤꯂꯤꯌꯟ ꯄꯤꯄꯜ ꯍꯦꯟꯅ ꯂꯩꯔꯦ ꯃꯈꯣꯏꯒꯤ ꯑꯗꯨꯅ ꯃꯈꯣꯏꯒꯤ ꯏꯗꯨꯀꯦꯁꯟ ꯏꯁꯀꯤꯜꯁ ꯑꯃꯁꯨꯡ ꯑꯦꯛꯁꯄꯔꯤꯌꯦꯟꯁꯇ ꯈꯦꯠꯅꯕꯁꯨ ꯂꯩ ꯏꯟꯗꯤꯌꯥꯒꯤ ꯏꯀꯅꯃꯤ ꯑꯁꯦ ꯑꯦꯒ꯭ꯔꯤꯀꯜꯆꯔꯗ ꯃꯔꯨꯑꯣꯏꯅ ꯑꯗꯨꯒ ꯆꯥꯎꯈꯠꯂꯛꯏꯕ ꯏꯟꯗꯁꯇ꯭ꯔꯤꯁꯤꯡ ꯈꯨꯗꯝ ꯑꯣꯏꯅ ꯏꯟꯐꯣꯔꯃꯦꯁꯟ ꯇꯦꯛꯅꯣꯂꯣꯖꯤ ꯏ ꯀꯃꯔꯁ ꯍꯦꯜꯠ ꯀꯤꯌꯔ ꯔꯤꯅ꯭ꯋꯦꯕꯜ ꯏꯅꯔꯖꯤ ꯑꯗꯨꯒ ꯕꯤꯑꯣꯇꯦꯛꯅꯣꯂꯣꯖꯤꯗꯅ ꯑꯌꯥꯝꯕ ꯕꯦꯁ ꯇꯧꯋꯦ ꯃꯈꯥ ꯄꯣꯜꯂꯦ ꯑꯗꯨꯕꯨ ꯏꯟꯗꯤꯌꯥꯒꯤ ꯖꯣꯕ ꯃꯥꯔꯀꯦꯠꯁꯤꯡꯁꯤꯅ ꯃꯥꯌꯣꯛꯅꯔꯤꯕ ꯆꯦꯂꯦꯟꯖꯦꯁꯁꯤꯁꯨ ꯂꯩ ꯃꯈꯣꯏꯁꯤꯡ ꯑꯗꯨꯗ ꯑꯩꯈꯣꯏꯅ ꯈꯔ ꯄꯜꯂꯕꯗꯤ ꯏꯟꯗꯤꯌꯥꯒꯤ ꯃꯤꯁꯤꯡ ꯑꯁꯤ ꯌꯥꯝꯅ ꯌꯥꯝꯃꯤ ꯌꯥꯝꯅ ꯌꯥꯝꯕꯁꯤꯅ ꯃꯔꯝ ꯑꯣꯏꯔꯒ ꯃꯤꯁꯤꯡ ꯑꯁꯤ ꯊꯕꯛ ꯐꯪꯗꯕꯒꯤ ꯈꯨꯗꯣꯡꯆꯥꯗꯕ ꯌꯥꯝꯅ ꯂꯩ ꯏꯟꯗꯤꯌꯥꯗ ꯄꯤꯔꯤꯕ ꯏꯗꯨꯀꯦꯁꯟ ꯁꯤꯁꯇꯦꯝ ꯑꯁꯤꯗ ꯐꯖꯅ ꯑꯩꯈꯣꯏꯅ ꯇꯝꯂꯛꯂꯕꯁꯨ ꯑꯃꯨꯛ ꯍꯜꯂꯒ ꯇ꯭ꯔꯦꯅꯤꯡ ꯇꯧꯕ ꯑꯃ ꯑꯌꯥꯝꯕꯅꯤ ꯃꯁꯤꯅ ꯇꯥꯛꯑꯦ ꯃꯗꯨꯗꯤ ꯏꯟꯗꯤꯌꯥꯒꯤ ꯏꯗꯨꯀꯦꯁꯟ ꯁꯤꯁꯇꯦꯝ ꯑꯁꯤ ꯊꯕꯛ ꯑꯃ ꯇꯧꯕꯗ ꯆꯪꯕ ꯏꯁꯀꯤꯜꯁ ꯅꯠꯇ꯭ꯔꯒ ꯃꯥꯒꯤ ꯑꯦꯛꯁꯄꯔꯤꯌꯦꯟꯁꯁꯦ ꯐꯖꯅ ꯇꯥꯛꯄꯤꯗ꯭ꯔꯦ ꯇꯝꯕꯤꯗ꯭ꯔꯦ ꯍꯥꯏꯕꯅꯤ ꯏꯟꯗꯤꯌꯥꯗ ꯊꯕꯛ ꯐꯪꯗꯕꯒꯤ ꯄ꯭ꯔꯣꯕ꯭ꯂꯦꯝ ꯑꯃ ꯍꯥꯏꯔꯒꯗꯤ ꯃꯔꯨꯑꯣꯏꯅ ꯀꯔꯞꯁꯟ ꯌꯥꯝꯅ ꯋꯥꯡꯕ ꯑꯁꯤꯅꯁꯨ ꯑꯣꯏꯕ ꯌꯥꯏꯌꯦꯕ ꯏꯟꯗꯤꯌꯥꯗ ꯊꯕꯛ ꯂꯧꯕꯗ ꯆꯥꯡ ꯌꯥꯝ ꯅꯦꯝꯅ ꯂꯧꯋꯤ ꯑꯗꯨꯅ ꯋꯦꯜ ꯏꯖꯨꯀꯦꯇꯦꯠ ꯑꯣꯏꯔꯕ ꯀꯌꯥ ꯑꯃ ꯑꯇꯣꯞꯄ ꯐꯣꯔꯦꯟ ꯀꯟꯇ꯭ꯔꯤꯁꯤꯡꯗ ꯊꯕꯛ ꯐꯪꯅꯕꯒꯤꯗꯃꯛ ꯆꯠꯈꯤ ꯃꯁꯤꯅꯁꯨ ꯏꯟꯗꯤꯌꯥꯗꯗꯤ ꯕ꯭ꯔꯦꯟ ꯗ꯭ꯔꯦꯟ ꯊꯣꯛꯍꯜꯂꯦ ꯑꯃꯔꯣꯝ ꯗꯅ ꯏꯟꯗꯤꯌꯥꯒꯤ ꯏꯝꯄ꯭ꯂꯣꯏꯌꯤꯁꯤꯡꯗ ꯄꯤꯔꯤꯕ ꯁꯦꯂꯔꯤ ꯑꯁꯤ ꯑꯇꯣꯞꯄ ꯀꯟꯇ꯭ꯔꯁꯤꯡꯒ ꯌꯦꯡꯅꯔꯨꯕꯗ ꯌꯥꯝꯅ ꯅꯦꯝꯃꯤ ꯖꯦꯟꯗꯔ ꯗꯤꯁꯄꯔꯤꯇꯤꯁꯤ ꯑꯩꯈꯣꯏꯅ ꯏꯟꯗꯤꯌꯥꯒꯤ ꯃꯐꯝ ꯈꯔꯗ ꯎꯕ ꯐꯪꯗ꯭ꯔꯕꯁꯨ ꯃꯁꯤ ꯇꯁꯦꯡꯅ ꯂꯩꯇ꯭ꯔꯦ ꯍꯥꯏꯕꯗꯤ ꯌꯥꯔꯣꯏ ꯅꯨꯄꯤꯁꯤꯡꯅ ꯊꯕꯛ ꯇꯧꯔꯛꯄ ꯃꯇꯝꯗ ꯁꯔꯇꯦꯟ ꯕꯦꯔꯤꯌꯔ ꯑꯃꯗ ꯑꯗꯨꯝ ꯊꯝꯕꯤ ꯃꯈꯣꯏꯕꯨ ꯑꯁꯤꯒꯨꯝꯕ ꯆꯦꯂꯦꯟꯖꯦꯁꯁꯤꯡ ꯑꯁꯤ ꯏꯟꯗꯤꯌꯥꯗ ꯂꯩ ꯑꯗꯨꯒ ꯆꯦꯂꯦꯟꯖꯦꯁꯁꯤꯡꯁꯤ ꯂꯩꯔꯕꯁꯨ ꯏꯟꯗꯤꯌꯥꯒꯤꯗ ꯂꯩꯔꯤꯕ ꯖꯣꯕ ꯃꯥꯔꯀꯦꯠꯁꯤꯡꯁꯤꯒꯤ ꯑꯣꯄꯣꯔꯆꯨꯅꯤꯇꯤꯁꯤꯡꯁꯨ ꯂꯩꯇꯕꯗꯤ ꯅꯠꯇꯦ ꯏꯟꯗꯤꯌꯥ ꯑꯁꯤꯗ ꯑꯥꯏ ꯑꯥꯏ ꯇꯤ ꯁꯥꯔꯚꯤꯁꯁꯤꯡꯒꯤ ꯒ꯭ꯂꯣꯕꯦꯜ ꯍꯕ ꯑꯣꯏꯅ ꯏꯁꯇꯥꯕ꯭ꯂꯤꯁ ꯇꯧꯔꯕꯅꯤ ꯑꯥꯏ ꯇꯤ ꯁꯥꯔꯤꯚꯤꯁꯁꯤꯡꯒꯤ ꯗꯤꯃꯥꯟ ꯍꯦꯟꯒꯠꯂꯛꯄꯅ ꯁꯣꯞꯋꯦꯌꯥꯔ ꯏꯟꯖꯤꯅꯤꯌꯥꯔꯤ ꯗꯇꯥ ꯁꯥꯔꯚꯤꯁ ꯁꯥꯏꯕꯔ ꯁꯦꯀꯨꯔꯤꯇꯤ ꯑꯁꯤꯅ ꯑꯁꯤꯗ ꯏꯁꯀꯤꯜ ꯌꯥꯝꯅ ꯂꯩꯔꯦ ꯏ ꯀꯃꯔꯁꯀꯤ ꯄ꯭ꯂꯦꯠꯐꯣꯝ ꯑꯃꯁꯨꯡ ꯑꯣꯟꯂꯥꯏꯟ ꯔꯤꯇꯦꯜꯁ ꯏꯟꯗꯤꯌꯥꯗ ꯂꯦꯞꯄ ꯂꯩꯇꯅ ꯆꯥꯎꯈꯠꯂꯛꯄꯅ ꯗꯤꯖꯤꯇꯦꯜ ꯃꯥꯔꯀꯦꯇꯤꯡ ꯂꯣꯏꯖꯤꯁꯇꯤꯛ ꯁꯄ꯭ꯂꯥꯏ ꯆꯦꯟ ꯃꯦꯅꯦꯖꯃꯦꯟ ꯑꯃꯁꯨꯡ ꯀꯁꯇꯃꯔ ꯁꯥꯔꯚꯤꯁꯀꯤ ꯗꯤꯃꯥꯟ ꯌꯥꯝꯅ ꯂꯩ ꯄꯟꯖꯈ꯭ꯔꯤꯕꯁꯤꯡ ꯑꯁꯤꯗꯒꯤ ꯑꯩꯈꯣꯏꯅ ꯈꯪꯕ ꯉꯝꯃꯤ ꯃꯗꯨꯗꯤ ꯏꯟꯗꯤꯌꯥꯒꯤ ꯖꯣꯕ ꯃꯥꯔꯀꯦꯠ ꯑꯁꯤ ꯌꯥꯝꯅ ꯀꯝꯄ꯭ꯂꯦꯛꯁ ꯑꯣꯏꯔꯦ ꯑꯃꯁꯨꯡ ꯗꯥꯏꯅꯥꯃꯤꯛꯁꯨ ꯑꯣꯏ ꯑꯗꯨꯒ ꯇꯦꯛꯅꯣꯂꯣꯖꯤ ꯆꯥꯎꯈꯠꯂꯛꯄꯁꯤꯅ ꯀꯥꯅꯕ ꯌꯥꯝꯅ ꯄꯤ ꯑꯗꯨꯕꯨ ꯃꯁꯤꯒꯤ ꯇꯦꯛꯅꯣꯂꯣꯖꯤꯁꯤꯡꯁꯤ ꯆꯥꯎꯈꯠꯂꯛꯑꯦ ꯍꯥꯏꯔꯁꯨ ꯆꯥꯎꯈꯠꯂꯛꯏꯕꯁꯤꯒꯤ ꯃꯇꯨꯡꯏꯟꯅ ꯏꯁꯀꯤꯜꯁꯨ ꯑꯩꯈꯣꯏꯗ ꯂꯩꯇꯕ ꯌꯥꯔꯣꯏ ꯏꯁꯀꯤꯜꯁꯤꯡꯁꯤ ꯂꯩꯍꯟꯕ ꯑꯃ ꯆꯪꯉꯤ ꯆꯥꯅꯍꯟꯕ ꯑꯃ ꯆꯪꯉꯤ ꯑꯗꯨꯅ ꯏꯟꯗꯤꯌꯥꯗ ꯄꯣꯇꯦꯟꯁꯦꯜ ꯂꯩꯕ ꯑꯃꯗꯤ ꯊꯕꯛ ꯈꯨꯗꯤꯡꯃꯛꯇ ꯃꯥꯡꯖꯤꯜ ꯊꯥꯕ ꯑꯃ ꯉꯝꯍꯟꯒꯅꯤ